ꯈꯨꯡꯒꯪꯗ ꯕꯤꯖꯤꯅꯦꯁ ꯇꯧꯕꯒꯤ ꯑꯋꯥꯕꯁꯤꯡꯗꯣ ꯍꯥꯏꯔꯒꯗꯤ ꯑꯩꯈꯣꯏꯅ ꯉꯥ ꯐꯥꯔꯝꯕꯨ ꯇꯧꯔꯦ ꯍꯥꯏꯔꯣ ꯑꯗꯒꯤ ꯏꯪꯈꯣꯜ ꯍꯥꯏꯗꯤ ꯏꯪꯈꯣꯜ ꯍꯥꯏꯗꯤ ꯃꯅꯥ ꯃꯁꯤꯡꯒꯤ ꯐꯥꯔꯝꯁꯦ ꯆꯥꯎꯅꯕꯨ ꯇꯧꯔꯦ ꯍꯥꯏꯔꯣ ꯑꯗꯣ ꯍꯥꯏꯗꯤ ꯏꯁꯤꯡ ꯆꯥꯎꯕꯗ ꯑꯩꯈꯣꯏꯒꯤ ꯏꯁꯤꯡꯅ ꯊꯨꯝꯗꯅ ꯄꯥꯊꯣꯛꯇꯅ ꯑꯗꯨꯃꯥꯏꯅ ꯍꯥꯏꯗꯤ ꯉꯥꯁꯤꯡꯗꯣ ꯆꯦꯟꯊꯣꯛꯈꯤꯕ ꯑꯗꯨꯒꯨꯝꯕꯁꯤꯡꯗꯨꯁꯨ ꯑꯗꯨꯝ ꯊꯦꯡꯅꯩ ꯑꯗꯨꯒ ꯂꯝꯗꯣ ꯍꯥꯏꯗꯤ ꯑꯀꯨꯠꯄ ꯃꯐꯝ ꯑꯣꯏꯕꯅꯤꯅ ꯑꯗꯨꯃꯥꯏꯅ ꯏꯁꯤꯡ ꯆꯥꯎꯔꯛꯄ ꯀꯥꯟꯗꯗꯤ ꯈꯨꯗꯣꯡ ꯊꯤꯕ ꯌꯥꯝꯅ ꯐꯪꯉꯤ ꯑꯗꯒꯤ ꯃꯔꯨ ꯃꯔꯥꯡ ꯀꯩꯀꯥ ꯒꯣꯔꯃꯦꯟꯒꯤ ꯀꯩꯅꯣꯗꯒꯤ ꯃꯥꯏꯀꯩꯗꯒꯤ ꯄꯥꯡꯍꯟꯅꯤꯡꯕ ꯃꯇꯦꯡ ꯍꯥꯏꯗꯤ ꯐꯪꯕ ꯌꯥꯕ ꯃꯇꯦꯡ ꯍꯥꯏꯇꯥꯔꯒꯗꯤ ꯑꯩꯈꯣꯏꯅ ꯊꯥꯅꯕ ꯃꯔꯨ ꯃꯔꯥꯡꯕꯨ ꯑꯣꯏꯔꯣ ꯑꯗꯒꯤ ꯀꯩꯅꯣ ꯆꯦꯡ ꯀꯩꯀꯥꯕꯨ ꯑꯣꯏꯔꯣ ꯂꯣꯟ ꯃꯆꯥ ꯃꯆꯥ ꯂꯧꯕ ꯌꯥꯕ ꯑꯗꯨꯃꯥꯏꯅ ꯀꯩꯅꯣ ꯇꯧꯕꯁꯤꯁꯨ ꯑꯗꯨꯝ ꯍꯥꯏꯗꯤ ꯀꯥꯟꯅꯩ ꯍꯥꯏꯇꯥꯔꯦ